ꯍꯂꯣ ꯑꯧ ꯑꯁꯤ ꯑꯥꯏꯐꯣꯟ ꯐꯣꯔꯇꯤꯟ ꯄ꯭ꯔꯣ ꯀꯩꯅꯣ ꯔꯥꯝꯅ ꯁꯤꯛꯁ ꯖꯤꯕꯤ ꯂꯩꯕꯗꯣ ꯑꯗꯨ ꯑꯝꯇ ꯂꯩꯖꯒꯦ ꯇꯧꯕꯅꯦ ꯃꯥꯏ ꯄ꯭ꯔꯥꯏꯁꯁꯦ ꯀꯌꯥꯃꯨꯛ ꯂꯩꯒꯦ ꯍꯧꯖꯤꯛ ꯃꯆꯨꯖꯦ ꯑꯩꯒꯤ ꯏꯆꯥꯅꯨꯄꯤꯒꯤ ꯑꯣꯏꯒꯗꯕ ꯑꯗꯨꯅ ꯃꯥꯒꯤ ꯅꯨꯄꯤꯒ ꯆꯥꯅꯒꯗꯕ ꯍꯤꯒꯣꯛ ꯃꯆꯨ ꯅꯠꯇ꯭ꯔꯒ ꯄꯤꯡꯛ ꯒꯨꯝꯕ ꯄꯥꯝꯃꯦ ꯂꯣꯏꯅꯕꯛ ꯑꯗꯨ ꯂꯣꯏꯅꯕꯛ ꯍꯥꯞꯄꯤꯔꯛꯑꯣ ꯑꯗꯩꯅ ꯐꯔꯅꯤ ꯎꯝ ꯑꯩꯈꯣꯏꯒꯤ ꯀꯩꯅꯣꯒꯤ ꯍꯧꯖꯤꯛꯀꯤ ꯁꯣꯄꯤꯡꯁꯦ ꯀꯩꯅꯣꯗꯔꯣ ꯒꯝꯕꯤꯔ ꯁꯤꯡ ꯁꯣꯞꯄꯤꯡꯒꯤ ꯃꯈꯥꯗ ꯂꯩꯕ ꯑꯣꯏꯔꯣꯝ ꯊꯪꯕ ꯀꯩꯅꯣꯗꯣ ꯅꯠꯇ꯭ꯔꯣ ꯃꯣꯕꯥꯏꯜ ꯁ꯭ꯇꯣꯔꯗꯣ ꯅꯠꯇ꯭ꯔꯣ ꯍꯣꯏ ꯍꯣꯏ ꯌꯥꯝ ꯅꯨꯡꯉꯥꯏꯖꯔꯦ ꯎꯝ